ꯈꯨꯡꯒꯪ ꯑꯃꯁꯨꯛ ꯁꯍ꯭ꯔꯒꯤ ꯈꯦꯅꯕ ꯍꯥꯏꯕꯕꯨ ꯈꯨꯡꯒꯪꯗꯗꯤ ꯑꯩꯈꯣꯏ ꯀꯣꯆ ꯃꯇꯤꯛ ꯆꯥꯅ ꯂꯩꯇꯕ ꯒ꯭ꯔꯥꯎꯟꯁꯦ ꯐꯖꯅ ꯁꯦꯝꯕꯤꯗꯕ ꯑꯗꯨꯒꯨꯝꯕ ꯈꯔ ꯊꯣꯛꯑꯦ ꯑꯗꯨꯒ ꯁꯍ꯭ꯔꯗ ꯀꯥꯈꯤꯕ ꯃꯇꯝꯗꯗꯤ ꯒ꯭ꯔꯥꯎꯟꯁꯦ ꯐꯖꯅ ꯁꯦꯝꯕꯤ ꯑꯗꯨꯗꯩ ꯀꯣꯆꯇꯒꯤ ꯀꯩꯗꯩ ꯀꯩꯅꯣ ꯇꯧꯕꯁꯦ ꯑꯅꯝꯕꯅ ꯁꯍ꯭ꯔꯗ ꯂꯣꯏꯅ ꯂꯩꯕꯅꯤꯅ ꯑꯗꯨꯒꯨꯝꯕꯒꯤ ꯈꯨꯗꯣꯡꯆꯥꯕꯁꯦ ꯂꯩ